ꯍꯂꯣ ꯑꯥ ꯃꯥꯅꯦ ꯃꯥꯅꯦ ꯍꯟꯗꯛ ꯂꯥꯛꯇꯧꯔꯤꯕ ꯀꯃꯤꯡ ꯁꯟꯗꯦꯁꯦ ꯁꯤꯗ ꯑꯣꯏꯗꯣꯏꯅꯦ ꯕꯁꯀꯤ ꯆꯥꯔꯖꯁꯦ ꯆꯝꯃ꯭ꯔꯤ ꯌꯥꯡꯈꯩ ꯈꯛꯇꯅꯦ ꯅꯣꯏ ꯈꯪꯗ꯭ꯔꯤꯕꯣ ꯄ꯭ꯔꯤꯟꯁꯤꯄꯥꯜꯅ ꯆꯪꯉ ꯅꯍꯥꯟ ꯏꯟꯐꯣꯝ ꯇꯧꯈ꯭ꯔꯕꯗꯣ ꯅꯣꯏ ꯑꯗꯨ ꯌꯦꯡꯍꯧꯗꯕ꯭ꯔꯣ ꯃꯐꯝꯁꯦ ꯑꯝꯈꯛꯇꯅꯦ ꯆꯨꯔꯆꯥꯟꯄꯨꯔ ꯄꯥꯛꯇꯅꯦ ꯆꯤꯜꯗ꯭ꯔꯦꯟ ꯄꯥꯛꯇꯣ ꯆꯨꯔꯆꯥꯟꯄꯨꯔꯒꯤ ꯈꯪꯕ꯭ꯔꯣ ꯑꯗꯨꯗꯅꯦ ꯑꯗꯣ ꯅꯣꯏ ꯌꯥꯅꯤꯡꯕꯔꯣ ꯌꯥꯅꯤꯡꯗꯕ꯭ꯔꯣ ꯂꯟꯁꯁꯤꯗꯤ ꯑꯗꯨꯝ ꯑꯥꯗꯁꯨ ꯈꯔ ꯁꯤꯟꯕꯨꯗꯤ ꯁꯤꯟꯒꯅꯦꯕꯀꯣ ꯑꯗꯨꯗꯤ ꯅꯁꯥꯅ ꯄꯨꯅꯤꯡꯉꯛꯑꯗꯤ ꯑꯗꯨꯝ ꯄꯨꯔꯛꯄꯗꯤ ꯌꯥꯏ ꯈꯔꯗꯤ ꯁꯤꯟꯒꯅꯤ ꯑꯗꯣ ꯑꯗꯨꯝ ꯅꯣꯏꯒꯤ ꯑꯄꯥꯝꯕ ꯄꯨꯔꯛꯑꯁꯨ ꯌꯥꯏꯌꯦ ꯌꯥꯕꯕꯨꯗꯤ ꯑꯥꯗꯁꯨ ꯁꯤꯟꯒꯅꯤ ꯑꯗꯣ ꯌꯥꯝꯅꯕꯨꯗꯤ ꯀꯩꯗꯧꯔꯣꯏꯕꯀꯣ ꯁꯤꯃꯉꯥꯏꯔꯦ ꯑꯗꯨꯗꯤ ꯇꯧꯔꯣꯏ ꯇꯤꯀꯦꯠꯇꯤ ꯑꯩꯈꯣꯏꯅ ꯍꯧꯖꯤꯛꯀꯤ ꯉꯁꯥꯏꯒꯤ ꯂꯧꯈ꯭ꯔꯕ ꯂꯨꯄꯥ ꯆꯝꯃ꯭ꯔꯤ ꯌꯥꯡꯈꯩꯗꯨꯗ ꯄꯨꯂꯞ ꯌꯥꯎꯈ꯭ꯔꯗꯕꯅꯦ ꯅꯪꯕꯣ ꯑꯗꯨꯗ ꯄꯨꯂꯞ ꯑꯩꯈꯣꯏꯁꯦ ꯑꯗꯨꯗ ꯄꯨꯂꯞ ꯌꯥꯎꯈ꯭ꯔꯗꯕꯅꯦ ꯃꯐꯝꯒꯤ ꯀꯩꯀꯩꯒꯤ ꯕꯁꯀꯤ ꯂꯣꯏꯅꯒꯤ ꯑꯗ ꯌꯥꯎꯈ꯭ꯔꯗꯕꯅꯦ ꯁꯥꯇ꯭ꯔꯅ ꯁꯤꯗ ꯀꯩꯝꯇ ꯌꯥꯎꯔꯛꯑꯔꯣꯏꯕꯀꯣ ꯑꯗꯨꯒꯤꯅꯦ ꯑꯗꯣ ꯅꯣꯏ ꯁꯤꯒꯤꯁꯤꯗ ꯍꯥꯟꯅ ꯁ꯭ꯀꯨꯜꯗ ꯂꯣꯏꯅ ꯏꯟꯐꯣꯝ ꯇꯧꯈ꯭ꯔꯕꯅꯦ ꯅꯣꯏ ꯂꯥꯛꯍꯧꯗꯕ꯭ꯔꯣ ꯀꯩꯅꯣ ꯑꯣ ꯌꯦꯟꯒꯅꯤ ꯌꯦꯟꯒꯅꯤ ꯄꯨꯡꯁꯦ ꯑꯌꯨꯛ ꯄꯨꯡ ꯃꯉꯥꯗꯒ ꯌꯧꯔꯛꯑꯣꯕ ꯑꯗꯨꯒ ꯍꯤꯗꯥꯛ ꯀꯩꯀꯩꯁꯤꯗꯤ ꯑꯗꯨꯝ ꯁꯤꯗꯩ ꯄꯤꯅꯤ ꯑꯗꯨꯗꯨꯅ ꯄꯨꯡ ꯃꯉꯥ ꯃꯃꯥꯡꯗ ꯌꯧꯔꯛꯑꯁꯨ ꯌꯥꯏ ꯃꯉꯥꯁꯤꯗꯩꯗ ꯁꯤꯗ ꯌꯧꯕꯤꯔꯛꯇꯕ ꯌꯥꯗ꯭ꯔꯦ ꯀꯩꯒꯤꯅꯣ ꯍꯥꯏꯗ ꯁꯤꯗꯒꯤ ꯑꯩꯈꯣꯏꯅ ꯂꯣꯏꯅ ꯑꯣꯀꯦ ꯇꯧꯔ ꯆꯠꯇꯣꯏꯅꯤꯅꯅꯦ ꯕꯁꯇ ꯆꯠꯄ ꯅꯨꯄꯤꯒ ꯅꯨꯄꯥꯒꯁꯨ ꯀꯩꯗꯧꯗꯦꯕꯀꯣ ꯑꯗꯨꯗꯨꯅꯅꯦꯕ ꯑꯣ ꯕꯁꯇꯅ ꯅꯨꯄꯥꯅ ꯌꯥꯝꯕꯅꯤꯅ ꯑꯩꯈꯣꯏ ꯁ꯭ꯀꯨꯜꯒꯤꯗꯤ ꯅꯨꯄꯥꯅ ꯌꯥꯝꯕꯅꯤꯅ ꯅꯨꯄꯥꯅ ꯕꯁꯇ ꯆꯠꯍꯜꯂꯅꯦꯕ ꯅꯨꯄꯤꯒꯤꯗꯤ ꯌꯥꯝꯗꯝꯅꯤꯅ ꯋꯤꯡꯒꯔ ꯑꯣꯏ ꯇꯧꯔꯦꯀꯣ ꯑꯗꯨꯗ ꯋꯤꯡꯒꯔꯁꯦ ꯍꯩꯅꯗꯕ ꯅꯨꯄꯤ ꯌꯥꯎꯔꯁꯨ ꯑꯗꯨꯝ ꯒꯨꯂꯤ ꯍꯤꯗꯥꯛ ꯀꯩꯀꯩ ꯄꯤꯗꯣꯏꯅꯤꯅ ꯁꯤꯁꯤꯅ ꯀꯩꯗꯧꯅꯤ ꯑꯗꯨꯗꯨꯅ ꯑꯃ ꯀꯩꯗꯧꯕꯗꯨ ꯍꯌꯦꯡꯗꯨ ꯁꯟꯗꯦꯁꯤ ꯀꯨꯏꯗ꯭ꯔꯦꯗꯅꯀꯣ ꯑꯗꯨꯗꯨꯅ ꯀꯩꯁꯦ ꯅꯣꯏꯒꯤ ꯑꯗꯨꯝ ꯀꯩꯗꯧꯕꯒꯤ ꯑꯗꯨꯝ ꯆꯥꯟꯁ ꯌꯥꯝ ꯂꯩꯔꯦ ꯑꯗꯨ ꯍꯪꯅꯔꯣ ꯍꯣꯏ ꯍꯣꯏ ꯅꯨꯃꯤꯠꯁꯤꯒꯤꯗꯤ ꯑꯌꯥꯕꯒꯤ ꯌꯥꯏ ꯂꯣꯏꯅ ꯄꯨꯔꯛꯄ ꯌꯥꯏꯌꯦ ꯑꯗꯨꯒꯤꯗꯤ ꯍꯣꯍꯣꯏ ꯐꯔꯦ ꯐꯔꯦ ꯊꯝꯃꯣ